ꯍꯜꯂꯣ ꯚꯥꯏ ꯀꯣꯏꯕ ꯀꯣꯏꯕ ꯆꯠꯁꯦ ꯍꯥꯏꯕꯒꯤꯗꯨꯔ ꯚꯥꯏ ꯑꯣ ꯑꯗꯨꯗꯤ ꯀꯣꯏꯕ ꯆꯠꯂꯗꯤ ꯀꯃꯥꯏꯅ ꯇꯧꯒꯅꯤ ꯍꯥꯏꯕꯗꯤ ꯆꯥꯛ ꯌꯦꯟꯁꯥꯡꯁꯤ ꯁꯤꯗꯒꯤ ꯊꯣꯡꯉꯥꯒ ꯄꯨꯁꯦ ꯍꯥꯏꯕ꯭ꯔ ꯍꯥꯏꯗꯤ ꯆꯥꯟꯗꯦꯜꯗꯒꯤ ꯆꯠꯀꯗꯧꯕꯅꯤꯅ ꯈꯤꯇꯪ ꯂꯥꯞꯄꯅꯤꯅ

ꯍꯥꯏꯗꯤ ꯆꯥꯛ ꯌꯦꯟꯁꯥꯡꯒꯨꯝꯕ ꯌꯦꯟꯁꯥꯡꯒꯨꯝꯕꯗꯣ ꯃꯊꯦꯜꯒꯨꯝꯕꯗꯣ ꯂꯧꯔꯒ ꯊꯣꯡꯗꯣꯛꯑꯒ ꯉꯟꯅ ꯁꯤꯗꯒꯤ ꯒꯥꯔꯤ ꯇꯧꯔꯒ ꯆꯠꯈ꯭ꯔꯁꯦ ꯈꯔ ꯉꯟꯅ ꯍꯜꯂꯛꯅꯕꯀꯣ ꯍꯣꯏ ꯍꯣꯏ ꯑꯗꯨ ꯅꯪꯅ ꯑꯗꯨꯗꯤ ꯑꯗꯨꯋꯥꯏꯗꯒꯤ ꯂꯩꯕꯈꯣꯏ ꯑꯩꯈꯣꯏ ꯄꯥꯎ ꯄꯤꯔꯒꯦ ꯆꯥꯛ ꯌꯦꯟꯁꯥꯡꯗꯨ ꯑꯩꯅꯁꯨꯝ ꯊꯣꯡꯉꯒꯦ ꯅꯪꯅꯁꯨ ꯌꯦꯟꯁꯥꯡꯗꯨ ꯊꯣꯡꯉꯣꯕꯀꯣ ꯑꯗꯨꯒ ꯉꯟꯅ ꯆꯠꯁꯤꯀꯣ

ꯍꯣꯏ ꯍꯣꯏ

ꯍꯣ ꯍꯣꯏ ꯑꯣ ꯍꯣꯏ ꯍꯣꯏ ꯐꯔꯦ ꯐꯔꯦ ꯑꯗꯨꯗꯤ ꯀꯣ ꯑ ꯑ ꯑ ꯑ